ꯑꯁ ꯑꯩꯅ ꯗꯨꯀꯥꯟ ꯑꯃꯗꯩ ꯏꯆꯥꯅꯨꯄꯤꯒꯤ ꯀꯦꯛꯀꯤ ꯑꯣꯔꯗꯔ ꯇꯧꯔꯨꯔꯦ ꯑꯗꯩ ꯃꯣꯏꯅ ꯑꯃꯨꯛ ꯑꯩꯉꯣꯟꯗ ꯍꯪꯉꯛꯑꯦ ꯅꯣꯏꯒꯤ ꯂꯩꯐꯝ ꯖꯒꯥ ꯀꯥꯏ ꯃꯄꯥꯗꯅꯣ ꯅꯣꯏꯒꯤ ꯂꯩꯐꯝꯗꯨ ꯇꯥꯛꯄꯤꯔꯣꯗꯅ ꯍꯥꯏꯔꯛꯑꯦ ꯑꯩꯅ ꯂꯩꯐꯝꯗꯣ ꯇꯥꯛꯑꯦ ꯀꯛꯆꯤꯡ ꯋꯥꯏꯔꯤ ꯁꯅꯥ ꯄꯨꯈꯤ ꯂꯩꯀꯥꯏꯅꯤ ꯑꯗ ꯑꯩꯅ ꯍꯥꯏꯔꯨꯔꯦ ꯑꯗꯩ ꯑꯩꯁꯨ ꯊꯕꯛ ꯏꯪꯈꯥꯡ ꯑꯃ ꯑꯃ ꯁꯨꯔꯤꯀꯥꯟꯁꯤꯗ ꯅꯤꯡꯁꯤꯡꯉꯛꯑꯦ ꯑꯩꯁꯤ ꯑꯦ ꯑꯩꯅ ꯉꯁꯥꯏ ꯂꯩꯐꯝ ꯍꯥꯏꯔꯨꯏꯗꯨ ꯑꯩꯁꯤ ꯂꯥꯟꯈ꯭ꯔꯦ ꯑꯩꯈꯣꯏ ꯂꯩꯐꯝ ꯇꯥꯛꯀꯤꯁꯤꯗꯅ ꯍꯥꯏꯗꯅ ꯑꯃꯨꯛ ꯍꯜꯂꯒ ꯑꯩꯅ ꯗꯨꯀꯥꯟꯗꯨꯗ ꯑꯃꯨꯛ ꯐꯣꯟ ꯇꯧꯔꯦ ꯑꯦ ꯑꯩꯅ ꯉꯁꯥꯏ ꯂꯩꯐꯝ ꯇꯥꯛꯄꯗꯣꯑꯅ ꯑꯩ ꯁꯣꯏꯈ꯭ꯔꯦ ꯂꯥꯟꯈ꯭ꯔꯦ ꯑꯩ ꯊꯕꯛ ꯆꯤꯟꯕꯗꯨꯗꯅꯦ ꯈꯔ ꯊꯨꯕꯗꯨꯗ ꯍꯥꯊꯨ ꯍꯥꯊꯨ ꯇꯧꯗꯅ ꯑꯩ ꯂꯩꯐꯝꯗꯣ ꯑꯩ ꯁꯣꯏꯅ ꯇꯥꯛꯈ꯭ꯔꯦ ꯑꯗꯨꯅ ꯑꯩꯅ ꯁꯣꯏꯈ꯭ꯔꯒꯁꯨ ꯅꯣꯏꯅ ꯉꯥꯛꯄꯤꯌꯨ ꯑꯩ ꯑꯩꯒꯤ ꯂꯩꯐꯝ ꯖꯒꯥꯗꯣ ꯑꯩ ꯃꯐꯝ ꯆꯥꯅ ꯑꯝꯇ ꯍꯥꯏꯔꯛꯀꯦ ꯆꯨꯝꯅ ꯍꯥꯏꯔꯒ ꯑꯩꯅ ꯑꯗꯨꯃꯥꯏꯅ ꯀꯛꯆꯤꯡ ꯋꯥꯡꯃ ꯅꯤꯡꯊꯧ ꯄꯔꯦꯡꯗ ꯂꯥꯛꯄꯤꯌꯨ ꯑꯗ ꯍꯥꯏꯈ꯭ꯔꯦ ꯗꯨꯀꯥꯟꯗꯨꯗ ꯑꯗꯨꯒ ꯃꯣꯏꯗ ꯁꯥꯎꯕ ꯌꯥꯗꯦ ꯑꯩꯅ ꯂꯥꯟꯅ ꯍꯥꯏꯈꯤꯕꯒꯤꯗꯃꯛ ꯅꯣꯏꯅ ꯀꯩꯒꯨꯝꯕ ꯑꯩꯈꯣꯏꯔꯣꯝꯗ ꯑꯩꯅ ꯇꯥꯛꯈꯤꯕ ꯃꯐꯝꯗꯨꯗ ꯂꯥꯛꯁꯤꯟꯂꯝꯕ ꯇꯥꯔꯒꯁꯨ ꯑꯗꯨꯅ ꯑꯩꯅ ꯍꯥꯏꯔꯛꯏꯕ ꯑꯀꯣꯟꯕꯒꯤ ꯃꯐꯝ ꯖꯒꯥꯁꯤꯗ ꯊꯤꯟꯕꯤꯔꯛꯎꯀꯣ ꯍꯥꯏꯈꯔꯦ ꯑꯩꯅ ꯃꯈꯣꯏꯗ